ꯍꯂꯣ ꯍꯂꯣ ꯀꯩ ꯄꯥꯝꯒꯦ ꯐꯅꯦꯛ ꯑꯃ ꯁꯨꯠꯇꯨꯅ ꯂꯨꯄꯥ ꯆꯥꯇ꯭ꯔꯨꯛ ꯌꯥꯡꯈꯩꯗ ꯌꯣꯜꯂꯦ ꯀꯩ ꯀꯩ ꯄꯣꯠꯁꯛ ꯄꯥꯝꯒꯦ ꯐꯅꯦꯛ ꯀꯔꯝ ꯀꯔꯝꯕꯗ ꯁꯤꯗꯩꯗꯤ ꯇꯥꯕ ꯌꯥꯗꯕ ꯄꯣꯠꯅꯦ ꯑꯗꯨꯒꯤꯅꯤ ꯌꯥꯔꯣꯏꯌꯦ ꯌꯥꯗꯦ ꯈꯔ ꯍꯥꯞꯀꯠꯂꯣ ꯐꯪꯗꯦꯕ ꯆꯥꯝꯃ ꯆꯥꯝꯃ ꯍꯥꯞꯀꯠꯂꯣ ꯆꯥꯝꯃ ꯌꯥꯔꯣꯏꯌꯦ ꯌꯥꯔꯣꯏ ꯃꯃꯜ ꯐꯪꯗꯦ ꯑꯩꯈꯣꯏꯅ ꯂꯧꯕꯗ ꯌꯥꯔꯣꯏ ꯌꯥꯔꯣꯏ ꯑꯅꯤ ꯂꯧꯔꯒꯅ ꯈꯔꯒ ꯇꯥꯒꯅꯤ ꯌꯥꯔꯣꯏ ꯌꯥꯔꯣꯏ ꯈꯔꯒ ꯍꯥꯞꯀꯠꯂꯣ ꯌꯥꯔꯣꯏ ꯃꯃꯜ ꯃꯃꯜ ꯐꯪꯗꯦ ꯑꯩꯈꯣꯏꯅ ꯂꯧꯕ ꯃꯃꯜꯗ ꯐꯪꯗꯦꯕ ꯐꯔꯦ ꯐꯔꯦ ꯄꯤꯔꯝꯃꯣ